ꯍꯜꯂꯣ ꯃꯥꯅꯤ ꯎꯄꯨ ꯀꯥꯡꯊꯣꯟ ꯂꯣꯏꯅ ꯁꯨꯅ ꯐꯪꯒꯅꯤ ꯃꯐꯝꯁꯤ ꯐꯔꯅꯤꯆꯔꯒꯤ ꯖꯒꯥꯅꯤ ꯃꯥꯅꯤ ꯃꯥꯅꯤ ꯃꯁꯤ ꯍꯣꯏ ꯂꯨꯄꯥ ꯂꯤꯁꯡ ꯌꯥꯡꯈꯩꯗꯒꯤꯅ ꯂꯥꯈ ꯄꯤꯕꯐꯥꯎꯕꯁꯨ ꯂꯩ ꯃꯔꯝꯗꯤ ꯀꯩꯒꯤ ꯂꯨꯄꯥ ꯂꯤꯁꯤꯡ ꯌꯥꯡꯈꯩ ꯄꯤꯕꯗꯨꯅ ꯀ꯭ꯋꯥꯂꯤꯇꯤ ꯈꯔ ꯐꯠꯇ꯭ꯔꯦ ꯂꯥꯈꯀ ꯄꯤꯔꯕ ꯑꯗꯨꯝ ꯃꯌꯥꯝ ꯀꯃꯟ ꯑꯣꯏꯅ ꯆꯠꯅꯕ ꯌꯥꯔꯦ ꯁꯣꯐꯥ ꯂꯥꯐꯥꯡ ꯀꯩꯀꯩ ꯈꯔ ꯁꯨꯅ ꯈꯔ ꯈꯔ ꯆꯟꯅꯕ ꯌꯥꯕ ꯌꯥꯎꯔꯤ ꯁꯣꯐꯥꯁꯦ ꯂꯨꯄꯥ ꯂꯤꯁꯤꯡ ꯇ꯭ꯔꯥꯡꯉꯥ ꯀꯨꯟꯗꯒꯤ ꯇꯥꯔꯗꯤ ꯁꯣꯐꯥ ꯀꯌꯥ ꯐꯖꯗ꯭ꯔꯦ ꯁꯤꯖꯨ ꯌꯥꯝ ꯐꯕꯗꯤ ꯅꯠꯇꯦ ꯁꯣꯐꯥꯗ ꯃꯃꯟ ꯂꯨꯄꯥ ꯂꯤꯁꯤꯡ ꯌꯥꯡꯈꯩ ꯍꯨꯝꯐꯨ ꯇꯥꯕ ꯂꯩ ꯑꯗꯨꯏꯁꯨ ꯂꯤꯁꯤꯡ ꯇ꯭ꯔꯥꯡꯉꯥ ꯀꯨꯟꯑꯁꯤꯗꯤ ꯈ꯭ꯋꯥꯏꯗꯒꯤ ꯍꯥꯏꯗꯤ ꯐꯠꯇꯕ ꯑꯐꯕꯗꯤ ꯆꯤꯡꯗ꯭ꯔꯦ ꯎꯄꯨꯁꯤ ꯂꯨꯄꯥ ꯂꯤꯁꯤꯡ ꯀꯨꯟꯒꯤ ꯃꯊꯛ ꯉꯥꯛꯇ ꯑꯣꯏꯔꯒꯗꯤ ꯐꯔꯦ ꯂꯨꯄꯥ ꯂꯤꯁꯤꯡ ꯀꯨꯟ ꯑꯁꯤꯅ ꯎꯄꯨꯁꯤ ꯀ꯭ꯋꯥꯂꯤꯇꯤ ꯑꯗꯨꯝ ꯆꯠꯅꯕ ꯌꯥꯕꯗꯤ ꯑꯣꯏ ꯑꯗꯨꯒ ꯌꯥꯝ ꯐꯕꯗꯤ ꯑꯣꯏꯗꯦ ꯎꯄꯨꯁꯤ ꯃꯈꯜ ꯃꯈꯜ ꯂꯩ ꯎꯆꯥꯟꯅ ꯆꯟꯕ ꯎꯄꯨ ꯑꯗꯒꯤ ꯑꯐꯕ ꯇꯤꯛꯅ ꯆꯟꯕ ꯎꯄꯨ ꯃꯈꯜ ꯂꯩꯈ꯭ꯔꯦ ꯑꯗꯨꯅ ꯑꯍꯣꯡꯕ ꯑꯣꯏꯔꯒꯗꯤ ꯎꯆꯥꯟꯅ ꯆꯟꯕꯁꯤꯅ ꯈꯔ ꯍꯣꯡꯉꯦ ꯑꯗꯨ ꯑꯐꯕ ꯎ ꯑꯐꯕ ꯄꯣꯠꯅ ꯆꯜꯂꯒꯅ ꯈꯔ ꯇꯥꯡꯅ ꯂꯧꯒꯦꯅ ꯈꯜꯂꯒꯗꯤ ꯈꯔ ꯇꯥꯡꯅ ꯍꯥꯡꯕꯗꯤ ꯑꯣꯏ ꯑꯗꯨꯕꯨ ꯌꯦꯡꯉꯒ ꯄꯤꯕꯇꯥꯕ ꯈꯔ ꯄꯨꯟꯅ ꯂꯧꯗꯣꯏꯅꯤꯅ ꯃꯁꯦ ꯂꯨꯄꯥ ꯂꯤꯁꯤꯡ ꯇ꯭ꯔꯥꯡꯉꯥꯗꯒꯤ ꯇꯥꯕꯗꯤ ꯂꯩꯇ꯭ꯔꯦ ꯀꯥꯡꯊꯣꯟꯁꯦ ꯂꯨꯄꯥ ꯂꯤꯁꯤꯡ ꯀꯨꯟ ꯀꯨꯟꯃꯉꯥ ꯑꯗꯨꯃꯥꯏ ꯂꯩꯔꯦ ꯀꯨꯟ ꯀꯨꯟ ꯃꯉꯥꯒ ꯄꯤꯔꯗꯤ ꯈꯤꯇꯪ ꯐꯔꯦ ꯑꯗꯨꯅ ꯗꯕꯜ ꯃꯔꯥꯛꯁꯤꯡ ꯐꯨꯠ ꯇꯔꯨꯛꯃꯨꯛ ꯄꯥꯛꯄ ꯑꯣꯏꯔꯒꯗꯤ ꯗꯕꯜ ꯗꯕꯜ ꯀꯧꯋꯦ ꯗꯕꯜꯗ ꯑꯣꯏꯔꯗꯤ ꯂꯨꯄꯥ ꯂꯤꯁꯤꯡ ꯅꯤꯐꯨ ꯒ ꯄꯤꯔꯗꯤ ꯑꯗꯨꯝ ꯆꯠꯅꯕ ꯌꯥꯔꯦ ꯗ꯭ꯔꯥꯏꯁꯤꯡ ꯗ꯭ꯔꯥꯏꯁꯤꯡ ꯇꯦꯕꯜꯁꯤ ꯂꯨꯄꯥ ꯂꯤꯁꯤꯡ ꯀꯨꯟ ꯃꯉꯥꯗꯒꯤ ꯅꯤꯐꯨ ꯌꯥꯡꯈꯩ ꯇꯥꯐꯥꯎ ꯂꯩ ꯑꯗꯨ ꯂꯤꯁꯤꯡ ꯀꯨꯟꯒ ꯄꯤꯕꯗꯨꯗꯤ ꯂꯩ ꯈꯔ ꯍꯟꯗꯔꯦ ꯍꯣꯏ ꯑꯗꯨꯗꯤ ꯈꯨꯠ ꯅꯥꯟꯅ ꯑꯌꯥꯝꯕ ꯑꯗꯨꯝ ꯆꯦꯛꯁꯟꯅ ꯈꯨꯠ ꯅꯥꯟꯕꯁꯤ ꯃꯌꯥꯝ ꯂꯣꯏ ꯄꯥꯝꯅꯔꯛꯑꯕꯅꯤꯅ ꯆꯦꯛꯁꯟꯅ ꯐꯖꯅ ꯈꯨꯠ ꯅꯥꯟꯅ ꯁꯥꯕꯁꯤ ꯑꯩꯈꯣꯏꯁꯤ ꯑꯣꯏꯕ꯭ꯔꯥꯏꯅ ꯈꯜꯂꯦ ꯇꯧꯕꯨꯗꯤ ꯂꯨꯄꯥ ꯂꯤꯁꯤꯡ ꯇꯔꯥꯗꯩꯅ ꯇ꯭ꯔꯥꯡꯉꯥꯐꯥꯎ ꯄꯤꯕ ꯂꯩ ꯐꯪꯉꯤ ꯐꯪꯉꯤ ꯍꯟꯇꯛꯁꯤ ꯍꯦꯛ ꯍꯥꯏꯔꯤ ꯃꯈꯩ ꯁꯨꯅ ꯊꯝꯖꯩ ꯂꯣꯏꯅ ꯊꯤꯜꯂꯛꯄꯁꯤ ꯍꯣꯏ ꯑꯩꯈꯣꯏ ꯁꯤꯗꯒꯤ ꯊꯤꯟꯅꯅꯕꯗꯤ ꯂꯩꯅ ꯍꯥꯏ ꯑꯗꯨꯕꯨ ꯈꯣꯔꯁꯥ ꯃꯈꯣꯏꯒꯤ ꯕꯔꯥꯗꯨꯗꯤ ꯈꯔ ꯈꯖꯤꯛꯇꯤ ꯊꯥꯎꯁꯦꯟ ꯑꯣꯏꯅ ꯅꯣꯏꯅ ꯍꯟꯖꯜꯂꯛꯄ ꯇꯥꯔꯦ ꯌꯥꯅꯤ ꯌꯥꯅꯤ ꯁꯨꯝꯀꯥꯟ ꯊꯤꯜꯂꯛꯄ ꯑꯗꯨꯝ ꯌꯥꯅꯤ

ꯑꯗꯨꯗꯤ ꯎ ꯈꯨꯁꯨꯃꯟꯁꯤ ꯎꯗ ꯂꯩꯔꯦ ꯎ ꯐꯖꯅ ꯈꯨꯠ ꯆꯪꯅ ꯆꯟꯕ ꯎ ꯁꯤꯅ ꯈꯔ ꯌꯥꯝꯅ ꯂꯧꯔꯦ ꯂꯤꯁꯤꯡ ꯇ꯭ꯔꯥꯡꯉꯥꯗꯩꯅ ꯀꯨꯟꯐꯥꯎꯕ ꯂꯧꯕꯖꯨ ꯂꯩ ꯑꯗꯒꯤ ꯈꯨꯠ ꯌꯥꯝ ꯆꯪꯗꯕ ꯎ ꯑꯍꯥꯝꯕ ꯎꯍꯥꯝ ꯑꯩꯈꯣꯏꯒꯤ ꯀꯩꯅꯣ ꯁꯣꯐꯥ ꯀꯔꯤꯅꯣꯅꯦ ꯎꯆꯥꯟꯒꯨꯝꯕ ꯎ ꯅꯤꯡꯊꯧꯒꯨꯝꯅ ꯊꯣꯛ ꯊꯣꯛ ꯆꯟꯁꯟ ꯈꯔ ꯍꯦꯛꯇ ꯆꯟꯁꯟꯕ ꯖꯥꯠꯁꯤꯗꯤ ꯈꯔ ꯍꯦꯛ ꯍꯣꯡꯉꯦ ꯈꯔ ꯇꯥꯡꯅ ꯎ ꯆꯟꯕꯗꯤ ꯃꯃꯟ ꯑꯌꯥꯝꯕ ꯎ ꯇꯤꯛꯀꯨꯝꯕ ꯑꯗꯒꯤ ꯇꯤꯛ ꯌꯥꯝꯅ ꯍꯥꯏꯗꯤ ꯀꯟꯖꯟꯕ ꯎꯁꯤꯅ ꯄꯩꯁꯥ ꯄꯤꯁꯥ ꯈꯔ ꯍꯦꯛ

ꯌꯥꯡꯈꯩ ꯍꯨꯝꯐꯨꯗꯒꯤ ꯇꯥꯗꯕ ꯂꯩ ꯑꯗꯒꯤ ꯎꯍꯥꯝꯗ ꯍꯥꯏꯗꯤ ꯎꯆꯥꯟꯁꯤꯡꯅ ꯆꯟꯕ ꯎꯗꯗꯤ ꯎꯆꯥꯟꯁꯤꯡ ꯆꯟꯕꯗꯗꯤ ꯂꯤꯁꯤꯡ ꯀꯨꯟꯃꯉꯥ ꯀꯨꯟꯊ꯭ꯔꯥ ꯐꯪꯕꯁꯨ ꯂꯩ ꯎꯝ ꯐꯔꯅꯤꯆꯔꯁꯤ ꯐꯪꯒꯅꯤ ꯅꯈꯣꯏꯅ ꯍꯥꯟꯅ ꯁꯤꯁꯤ ꯄꯥꯝꯃꯦ ꯍꯥꯏꯕꯗꯣ ꯑꯗꯨꯝ ꯍꯥꯏꯕꯤꯔꯝꯃꯣ ꯑꯗꯨꯒ ꯑꯩꯈꯣꯏ ꯂꯣꯏ ꯑꯦꯔꯦꯟꯖ ꯇꯧꯅ ꯊꯧꯔꯥꯡ ꯇꯧꯔ ꯊꯝꯖꯔꯝꯃꯒꯦ ꯎꯝ ꯎꯝ ꯑꯆꯟꯕ ꯂꯩ ꯑꯆꯟꯕꯗꯤ ꯂꯩꯗꯤ ꯂꯩꯔꯒ ꯅꯈꯣꯏꯅ ꯄꯥꯝꯕꯗꯨ ꯁꯨꯗ ꯄꯣꯠꯁꯨ ꯌꯥꯎꯔꯝꯕ ꯌꯥꯏ ꯃꯗꯨꯁꯨ ꯑꯩꯈꯣꯏꯅ ꯂꯥꯛꯄꯗꯨꯗ ꯁꯣꯏꯗꯅ ꯊꯝꯅꯕ ꯍꯣꯠꯅꯔꯒꯦ ꯍꯧꯖꯤꯛꯇꯤ ꯈꯤꯇꯪ ꯈꯨꯌꯧ ꯑꯥ ꯐꯅꯤ ꯐꯅꯤ ꯗꯤꯖꯥꯏꯟ ꯈꯔꯗꯤ ꯊꯝꯃꯤ ꯑꯗꯣ ꯃꯈꯜꯁꯤꯡ ꯁꯤꯗ ꯗꯤꯖꯥꯏꯟ ꯂꯩꯔꯤꯕꯁꯤꯡꯁꯤꯗ ꯍꯦꯛ ꯂꯣꯏ ꯄꯤꯊꯣꯛꯄꯗꯤ ꯌꯥꯗꯕꯅꯤꯅ ꯑꯗꯨ ꯁꯤ ꯄꯥꯝꯃꯤ ꯁꯤ ꯄꯥꯝꯃꯤ ꯍꯥꯏꯕꯗꯣ ꯈꯜꯂꯝꯃꯒ ꯑꯩꯈꯣꯏꯅ ꯂꯣꯏꯅ ꯁꯨꯅ ꯊꯅꯝꯃꯒꯦ ꯂꯥꯛꯀꯗꯕ ꯅꯨꯃꯤꯠꯇꯨꯗ ꯅꯈꯣꯏ ꯇꯦꯂꯤꯐꯣꯟ ꯑꯝ ꯇꯧꯔꯛꯑꯣ ꯑꯗꯨꯒ ꯑꯗꯨꯝ ꯑꯩꯈꯣꯏ ꯁꯨꯅ ꯊꯝꯖꯔꯝꯃꯒꯦ ꯑꯥ ꯌꯥꯏ ꯏꯁꯥ ꯑꯥ ꯑꯗꯨꯁꯨ ꯌꯥꯏ ꯎꯝ ꯁꯣꯏꯗ꯭ꯔꯦ ꯃꯗꯨꯁꯨ ꯌꯥꯏ ꯁꯣꯏꯗ꯭ꯔꯦꯑꯅ ꯁꯣꯔꯔꯣꯏ ꯍꯥꯏꯅ ꯈꯜꯂꯝꯅꯤꯅ ꯍꯥꯏꯕꯗꯤ ꯇꯪꯈꯥꯏ ꯄꯩꯁꯥꯗꯨ ꯈꯔ ꯗꯤꯄꯣꯖꯤꯠ ꯄꯩꯁꯥ ꯄꯤꯔꯝꯃꯒꯗꯤ ꯑꯩꯈꯣꯏ ꯂꯣꯏꯅ ꯁꯨꯅ ꯊꯝꯖꯔꯝꯃꯒꯦ ꯑꯗꯨꯒ ꯍꯧꯖꯤꯛ ꯍꯧꯖꯤꯛꯃꯛꯁꯨ ꯑꯋꯥꯠ ꯑꯄꯥꯗꯨꯗꯤ ꯑꯩꯈꯣꯏꯅ ꯎꯝ ꯍꯥꯏꯕꯤꯔꯝꯃꯣ ꯑꯥ ꯑꯗꯨꯗꯤ ꯑꯩꯈꯣꯏ ꯂꯣꯏꯅꯕ ꯑꯥ ꯉꯝꯒꯅꯤ ꯉꯝꯒꯅꯤ ꯑꯗꯨꯗꯤ ꯉꯝꯅꯕ ꯍꯣꯠꯅꯇꯥꯔꯦ ꯑꯩꯈꯣꯏꯅ ꯇꯥꯔꯤꯛ ꯀꯨꯟꯊ꯭ꯔꯥꯐꯥꯎꯕ ꯃꯤꯁꯇ꯭ꯔꯤꯗꯤ ꯂꯣꯏ ꯁꯨꯅ ꯍꯩꯕ ꯉꯥꯛꯇꯅꯤꯗ ꯑꯗꯣ ꯑꯗꯩꯗ ꯅꯈꯣꯏꯅ ꯍꯥꯏꯔꯝ ꯍꯥꯏꯔꯝꯕꯁꯤꯡꯗꯣ ꯂꯣꯏ ꯇꯧꯕꯩ ꯋꯥꯇꯅꯤ ꯃꯤꯁꯇ꯭ꯔꯤꯗꯤ ꯂꯩ ꯃꯤ ꯑꯗꯨꯝ ꯐꯪꯉꯤ ꯍꯥꯏꯕꯗꯤ ꯃꯤꯁꯇ꯭ꯔꯤꯗꯣ ꯈꯔ ꯌꯥꯝꯍꯜꯂꯒ ꯅꯣꯏ ꯇꯥꯔꯤꯛꯇꯣ ꯅꯪꯅꯕ ꯑꯩꯈꯣꯏꯗꯗꯨꯝ ꯄꯤꯔꯒ ꯂꯣꯏꯔꯦ ꯑꯗꯨꯗꯤ ꯃꯤꯁꯇ꯭ꯔꯤꯗꯣ ꯑꯩꯈꯣꯏꯅ ꯂꯩꯇꯕ ꯇꯥꯔꯒꯁꯨ ꯃꯤꯁꯇ꯭ꯔꯤꯗꯨ ꯑꯦ ꯁꯤꯝ ꯇꯧꯕꯤꯔꯣ ꯁꯤꯝ ꯇꯧꯕꯤꯔꯣ ꯍꯥꯏꯅ ꯇꯧꯕꯤꯌꯣ ꯍꯥꯏꯅ ꯑꯩꯈꯣꯏ ꯃꯤꯁꯇ꯭ꯔꯤ ꯑꯈꯪꯕꯕ ꯌꯥꯝ ꯂꯩ ꯑꯁ ꯍꯥꯏꯔꯨꯔꯒ ꯊꯕꯛꯁꯤ ꯇꯧꯍꯜꯂꯒ ꯁꯨꯍꯜꯂꯒ ꯂꯣꯏꯔꯦ ꯍꯣꯏ ꯑꯗꯨ ꯑꯗꯨ ꯄꯣꯠꯇꯨꯗꯤ ꯐꯥꯁ ꯁꯦꯀꯦꯟ ꯊꯥꯔ ꯑꯗꯨ ꯅꯈꯣꯏꯒꯤ ꯅꯈꯣꯏꯅ ꯄꯥꯝꯃꯤꯕ ꯄꯣꯠꯇꯨꯒꯤ ꯃꯇꯨꯡ ꯏꯟꯅ ꯑꯩꯈꯣꯏꯅ ꯐꯥꯁ ꯁꯦꯀꯦꯟꯅꯤ ꯊꯥꯔꯅꯤ ꯍꯥꯏꯕꯗꯣ ꯑꯗꯨꯝ ꯍꯥꯏꯔꯛꯀꯗꯣꯔꯤꯃꯤ ꯑꯗꯨꯒ ꯄꯩꯁꯥ ꯈꯦꯠꯅꯔꯛꯀꯅꯤ ꯄꯩꯁꯥꯗꯨꯗꯤ ꯄꯣꯠ ꯀ꯭ꯋꯥꯂꯤꯇꯤ ꯐꯕꯗꯨꯅ ꯄꯩꯁꯥ ꯍꯦꯜꯂꯛꯑꯅꯤ ꯌꯥꯝꯗꯕꯗꯨꯅ ꯄꯩꯁꯥ ꯃꯥꯒꯤ ꯀ꯭ꯋꯥꯂꯤꯇꯤ ꯈꯔ ꯌꯧꯗꯕꯗꯨꯅ ꯄꯩꯁꯥꯗꯣ ꯍꯣꯡꯍꯟꯁꯤ ꯃꯁꯤꯅ ꯈꯔ ꯂꯥꯏꯍꯟꯁꯤ ꯃꯃꯟꯗꯣ ꯃꯁꯥꯒꯤꯗꯨꯅ ꯑꯩꯈꯣꯏꯅ ꯄꯣꯠ ꯃꯆꯪ ꯑꯣꯏꯕ ꯃꯆꯪ ꯑꯣꯏꯗꯕ ꯈꯔ ꯈꯔꯗꯤ ꯑꯗꯨꯝ ꯈꯟꯗꯣꯛ ꯈꯥꯏꯗꯣꯛ ꯇꯧꯒꯅꯤ ꯎꯝ ꯑꯗꯨ ꯑꯗꯨ ꯇꯩꯕ ꯔꯪꯗꯨꯗꯤ ꯈꯔ ꯐꯖꯕ ꯄꯣꯠꯇꯗꯤ ꯃꯆꯨ ꯐꯖꯕ ꯃꯃꯟ ꯑꯆꯪꯕ ꯔꯪ ꯂꯩ ꯃꯃꯟ ꯑꯍꯣꯡꯕ ꯔꯪ ꯂꯩ ꯑꯗꯨ ꯈꯔ ꯑꯗꯨꯒꯤ ꯃꯑꯣꯡꯗ ꯑꯆꯪꯕ ꯑꯗꯨꯗꯤ ꯑꯐꯕꯗꯗꯤ ꯑꯆꯪꯕ ꯄꯩꯁꯥꯖꯨ ꯌꯥꯝꯅ ꯂꯧꯔꯣꯏꯗꯕ ꯑꯗꯨꯗꯒꯤ ꯑꯩꯈꯣꯏꯅ ꯔꯪ ꯐꯖꯕ ꯇꯩ ꯑꯗꯒꯤ ꯔꯪ ꯑꯔꯥꯏꯕꯁꯤꯅ ꯔꯪ ꯑꯔꯥꯏꯕꯁꯤꯅ ꯑꯩꯈꯣꯏꯅ ꯄꯣꯠ ꯃꯃꯟ ꯌꯥꯝꯗꯕ ꯑꯍꯣꯡꯕꯗ ꯑꯣꯏꯅ ꯁꯤꯖꯟꯅꯩ ꯑꯗꯨ ꯑꯩꯈꯣꯏꯅ ꯐꯅꯕ ꯑꯗꯨꯝ ꯇꯧꯔꯝꯃꯒꯦꯗ ꯂꯨꯍꯣꯡꯕꯒꯤꯅꯦ ꯍꯥꯏꯔꯒꯗꯤ ꯍꯣꯏ ꯍꯣꯏ ꯇꯧꯔꯝꯒꯦ ꯍꯣꯏ ꯍꯣꯏ ꯇꯧꯕꯤꯔꯛꯑꯣ ꯐꯣꯟ ꯇꯧꯕꯤꯔꯛꯑꯣ ꯍꯌꯦꯡ